ꯍꯣꯏ ꯐꯤ ꯁꯥꯕ ꯍꯥꯏꯕꯁꯦ ꯐꯤ ꯇꯨꯕ ꯍꯥꯏꯕꯁꯦ ꯗꯤꯍꯦ ꯁꯦꯡꯗ꯭ꯔꯗꯤ ꯈꯔ ꯑꯋꯥꯕ ꯐꯪꯉꯦ ꯃꯔꯝꯗꯤ ꯈ꯭ꯋꯥꯡ ꯁꯣꯛꯑꯦ ꯈ꯭ꯋꯥꯡꯗ ꯅꯥꯏ ꯑꯗꯨꯝ ꯐꯝꯖꯤꯜꯂꯗꯤ ꯀꯔꯤ ꯍꯥꯏꯁꯤꯔꯥ ꯈꯣꯡ ꯍꯥꯝꯕ ꯈꯣꯠꯄꯁꯨ ꯅꯨꯡꯉꯥꯏꯍꯟꯗꯦ ꯑꯗꯨꯅ ꯐꯤ ꯁꯥꯕꯗ ꯍꯛꯆꯥꯡꯒꯤ ꯑꯋꯥꯕ ꯈꯔꯁꯨ ꯃꯥꯏꯌꯣꯛꯅꯈꯤꯌꯦ ꯑꯗꯨꯅ ꯈꯔ ꯌꯥꯝ ꯀꯔꯤ ꯍꯥꯏꯁꯤꯔꯥ ꯇꯣꯏꯅ ꯇꯧꯗꯕꯤꯗ ꯑꯗꯨꯝ ꯃꯔꯛ ꯃꯔꯛꯇ ꯇꯧꯗꯨꯅ ꯑꯩꯅ ꯑꯗꯨꯝ ꯐꯤꯁꯦ ꯁꯥꯕꯅꯤ ꯑꯗꯨꯅ ꯁꯣꯛꯇꯅꯕ ꯍꯥꯏꯅ ꯑꯩꯅ ꯈꯔ ꯀꯥꯟ ꯀꯥꯜꯂꯒ ꯇꯧꯕꯅꯤ ꯑꯗꯨꯅ ꯉꯁꯤ ꯐꯥꯎꯕꯗꯤ ꯐꯤ ꯁꯥꯕꯗ ꯐꯤ ꯁꯥꯕꯁꯦ ꯑꯩꯒꯤ ꯇꯦꯂꯦꯟꯁꯨ ꯑꯣꯏꯕꯅꯤꯅ ꯑꯩꯅ ꯐꯖꯅ ꯑꯗꯨꯝ ꯁꯥꯅꯤꯡꯉꯦ ꯁꯤꯟꯐꯝ ꯑꯃ ꯑꯣꯏꯅ ꯇꯧꯅꯤꯡꯉꯦ ꯑꯗꯨꯕꯨ ꯍꯛꯆꯥꯡ ꯐꯠꯇꯕꯅꯤꯅ ꯑꯗꯨ ꯁꯤꯟꯐꯝꯗꯨ ꯑꯩꯅ ꯇꯣꯏꯅ ꯇꯧꯕꯗꯤ ꯉꯝꯗꯦ